ꯍꯜꯂꯣ ꯑꯣꯍꯣ ꯅꯤꯉꯣꯜꯂꯩꯃ ꯑꯥ ꯀꯃꯥꯏꯅ ꯇꯧꯔꯤꯒꯦ ꯅꯨꯡꯉꯥꯏꯔꯤꯕꯣ ꯑꯣ ꯑꯩꯁꯤ ꯍꯟꯗꯛꯁꯤ ꯍꯟꯗꯛꯀꯤ ꯂꯥꯏ ꯍꯔꯥꯎꯕꯁꯤꯗꯗꯤ ꯑꯩꯁꯤ ꯊꯣꯂꯛꯀꯦꯗꯤ ꯈꯟꯕ ꯑꯗꯨꯗ ꯀꯃꯥꯏ ꯀꯃꯥꯏꯅ ꯇꯧꯔꯤꯅꯣ ꯂꯥꯏ ꯍꯔꯥꯎꯕꯁꯤꯅ ꯀꯌꯥꯝ ꯀꯩꯅꯣ ꯇꯧꯔꯤꯅꯣ ꯈꯣꯠꯂꯤꯅꯣ ꯍꯪꯒꯦꯅ ꯇꯧꯕꯅꯤꯅꯦ ꯍꯟꯗꯛꯇꯤ ꯍꯥꯏꯗꯤ ꯊꯣꯂꯛꯑ ꯐꯖꯅ ꯌꯥꯎꯃꯤꯟꯅꯁꯦꯅ ꯍꯥꯏꯒꯦ ꯇꯧꯅꯤ ꯑꯥ

ꯑꯩꯅ ꯍꯟꯗꯛꯇꯤ ꯍꯥꯏꯗꯤ ꯊꯣꯂꯛ ꯃꯇꯝꯁꯤꯗ ꯐꯖꯅ ꯀꯦꯊꯔ ꯌꯥꯎꯃꯤꯟꯅꯁꯦꯅ ꯈꯜꯂꯒ ꯍꯣꯏꯅꯦ ꯍꯣꯏ ꯍꯣꯏ ꯑꯗꯨꯅꯤ ꯐꯖꯅ ꯀꯦꯊꯔꯒ ꯍꯥꯏꯗꯤ ꯂꯥꯏ ꯍꯔꯥꯎꯕꯗꯣ ꯍꯟꯗꯛꯇꯤ ꯑꯗꯨꯝ ꯌꯥꯎꯔꯁꯤ ꯑꯩꯅ ꯌꯥꯎꯗꯕꯁꯨ ꯆꯍꯤ ꯑꯃꯅꯤꯗꯤ ꯁꯨꯔꯝꯅꯤꯅ

ꯍꯣꯏ ꯍꯣꯏ ꯑꯥꯎ ꯅꯨꯡꯉꯥꯏꯔꯤ ꯑꯩꯁꯨ ꯊꯣꯂꯛꯇꯧꯕꯨꯗꯤ ꯀꯨꯏꯗ꯭ꯔꯦ ꯑꯗꯨꯝꯀꯥꯟꯗ ꯍꯥꯏꯗꯤ ꯑꯗꯨꯝ ꯊꯣꯂꯛꯑꯒ ꯂꯥꯏ ꯍꯔꯥꯎꯕꯁꯦ ꯑꯩ ꯌꯥꯝ ꯌꯥꯎꯅꯤꯡꯕ ꯌꯥꯎꯗꯕꯁꯨ ꯆꯍꯤꯗꯣ ꯐꯅ ꯀꯨꯏꯔꯛꯑꯃꯤꯅ ꯍꯥꯏꯇꯥꯔꯦ ꯑꯗꯨꯏꯅꯦ ꯍꯥꯟꯅ ꯍꯥꯏꯍꯧꯈꯤꯒꯦꯅ ꯐꯣꯟ ꯍꯥꯟꯅ ꯇꯧꯖꯔꯛꯏꯅꯦ ꯌꯥꯁꯤꯜꯂꯛꯇ꯭ꯔꯃꯤꯅ ꯑꯥꯗ ꯍꯣꯏ ꯑꯗꯨꯝ ꯂꯣꯏꯁꯤꯜꯂꯛꯑꯦ ꯅꯨꯡꯉꯥꯏꯑꯦꯗꯅ ꯍꯟꯗꯛ ꯑꯦꯛꯖꯥꯝ ꯂꯣꯏꯁꯤꯜꯂꯝꯃ ꯊꯣꯂꯛꯑꯅꯤ ꯊꯣꯂꯛꯀꯥꯟꯗꯗꯤ ꯍꯟꯗꯛꯇꯤ ꯁꯨꯇꯤꯗꯣ ꯈꯔ ꯁꯥꯡꯅ ꯂꯩꯕꯅꯤꯅ ꯈꯔ ꯁꯥꯡꯅ ꯊꯣꯂꯛꯑꯒ ꯂꯥꯏ ꯍꯔꯥꯎꯕꯗꯣ ꯐꯖꯅ ꯀꯦꯊꯔ ꯌꯥꯎꯔꯒ ꯍꯥꯏꯗꯤ ꯑꯗꯨꯝ ꯅꯨꯡꯇꯤꯒꯤ ꯅꯨꯡꯇꯤꯒꯤ ꯌꯥꯎꯁꯦ ꯍꯥꯏꯇꯥꯔꯦ ꯐꯖꯅ ꯀꯦꯔꯒ ꯍꯥꯏꯗꯤ ꯍꯣꯏ ꯑꯗꯨꯅꯤ ꯍꯥꯏꯗꯤ ꯏꯃꯥꯟꯅꯕꯤ ꯃꯌꯥꯝ ꯑꯃꯁꯨ ꯍꯥꯏꯗꯤ ꯍꯧꯅꯔꯒ ꯅꯍꯥꯜꯋꯥꯏꯒꯤ ꯌꯥꯎꯕꯗꯣ ꯂꯥꯏ ꯍꯔꯥꯎꯕꯒꯤ ꯖꯒꯣꯏ ꯁꯥꯕ ꯈꯣꯠꯄ ꯃꯌꯥꯝꯗꯣ ꯅꯤꯡꯁꯪꯉꯀꯥꯟꯗ ꯄꯨꯛꯅꯤꯡꯒꯁꯤ ꯌꯥꯝ ꯅꯨꯡꯁꯤꯔꯛꯑꯦ ꯍꯥꯏꯕ ꯉꯁꯤ ꯈꯥꯡꯅꯤꯡ ꯅꯤꯡꯁꯤꯡꯂꯛꯇꯅ ꯐꯣꯟ ꯇꯧꯔꯛꯏꯅꯤ

ꯍꯣꯏ ꯑꯗꯨꯅꯤ ꯑꯗꯨ ꯈꯜꯂꯨ ꯈꯜꯂꯨꯔꯀꯥꯟꯗꯗꯤ ꯍꯟꯗꯛꯇꯤ ꯐꯖꯅ ꯀꯦꯊꯔꯒ ꯌꯥꯎꯃꯤꯟꯅꯔꯁꯦ ꯑꯗꯣ ꯁꯅꯥ ꯀꯔꯤ ꯀꯔꯥꯗꯣ ꯐꯖꯅ ꯀꯦꯊꯅꯉꯥꯏ ꯁꯅꯥ ꯂꯨꯄꯥ ꯀꯔꯤ ꯀꯔꯥꯡ ꯃꯌꯥꯝ ꯑꯃ ꯐꯖ ꯐꯖꯕ ꯈꯜꯂ ꯈꯜꯂꯒ ꯊꯃꯝꯃꯣꯅꯦ ꯅꯪꯅ ꯑꯩꯅ ꯂꯥꯛꯀꯥꯟꯗ ꯊꯣꯂꯛꯀꯥꯟ ꯁꯤꯕ ꯌꯥꯕ ꯑꯗꯣ ꯎꯝ ꯑꯩꯁꯨ ꯄꯨꯔꯛꯀꯦ ꯑꯩꯁꯨ ꯄꯨꯔꯛꯀꯦ ꯑꯩꯅꯁꯨ ꯄꯨꯔꯛꯇꯣꯏꯅꯤ ꯑꯗꯩꯗꯤ ꯅꯉꯣꯟꯗꯩ ꯂꯩꯕꯗꯨꯁꯨ ꯍꯥꯏꯗꯤ ꯇꯧꯔꯒ ꯀꯔꯝꯕꯅ ꯆꯥꯟꯅꯗꯣꯏꯅꯣ ꯀꯩꯗꯧꯗꯣꯏꯅꯣ ꯌꯦꯡꯉꯒ ꯐꯖꯅ ꯀꯦꯔꯒ ꯌꯥꯎꯅꯉꯥꯏ ꯍꯥꯏꯇꯥꯔꯦ ꯑꯗꯣ ꯑꯩ ꯑꯊꯨꯕꯗꯗꯤ ꯊꯣꯂꯛꯑꯅꯤ ꯑꯗꯨꯒ ꯍꯥꯏꯗꯤ ꯑꯩꯅ ꯊꯣꯂꯛ ꯃꯇꯝꯗꯨꯗ ꯍꯥꯏꯗꯤ ꯏꯕꯥꯅꯤ ꯑꯗꯨꯝ ꯍꯥꯏꯗꯤ ꯀꯔꯝ ꯀꯔꯝ ꯑꯣꯏꯅꯕꯅꯣ ꯀꯔꯝꯕꯅꯣ ꯇꯧꯔꯒ ꯂꯥꯏ ꯍꯔꯥꯎꯕꯗꯣ ꯃꯄꯨꯡ ꯐꯥꯅ ꯁꯔꯨꯛ ꯌꯥꯅꯤꯡꯉꯥꯏꯒꯤ ꯌꯥꯎꯃꯤꯟꯅꯁꯦ ꯍꯣꯏ ꯑꯩ ꯁꯣꯝ ꯅꯥꯀꯟꯗ ꯃꯤ ꯑꯃ ꯀꯩꯅꯣ ꯇꯧꯕꯩ ꯇꯧꯔꯦ ꯑꯩꯁꯤ ꯉꯥꯛꯇꯪ ꯂꯩꯔ ꯀꯩꯅꯣ ꯇꯧꯔꯛꯑꯒꯦ ꯀꯣꯟꯅ ꯑꯃꯨꯛ ꯇꯧꯔꯛꯑꯒꯦꯀꯣ ꯍꯣꯏ ꯍꯣꯏ ꯊꯝꯃꯒꯦ